ꯍꯟꯗꯛ ꯑꯩ ꯅꯨꯡꯊꯪ ꯑꯃ ꯂꯩꯔꯨꯕꯅꯦ ꯑꯁ ꯃꯁꯤ ꯅꯨꯡꯊꯪꯁꯤ ꯌꯥꯝ ꯀꯥꯟꯅꯩ ꯑꯩꯉꯣꯟꯗ ꯃꯁꯤ ꯅꯨꯡꯊꯪꯁꯤꯅ ꯂꯩꯔꯝꯕ ꯑꯩꯈꯣꯏꯒꯤ ꯍꯥꯟꯅꯒꯤ ꯌꯣꯠꯄꯤ ꯀꯣꯝꯂꯝꯕ ꯃꯌꯥꯝ ꯑꯃꯁꯨ ꯊꯥꯖꯤꯜꯂꯦ ꯑꯗꯨꯒ ꯅꯨꯡꯊꯪꯁꯤꯁꯨ ꯑꯗꯨꯛꯀꯤ ꯃꯇꯤꯛ ꯄꯥꯏꯕꯗ ꯁꯤꯖꯤꯟꯅꯕꯗ ꯌꯥꯝ ꯅꯨꯡꯉꯥꯏ ꯃꯀꯣꯛꯁꯨ ꯑꯇꯣꯞꯄ ꯅꯨꯡꯊꯪꯁꯤꯡ ꯍꯥꯟꯅ ꯑꯩꯅ ꯄꯥꯏꯔꯝꯕꯗꯨꯒ ꯌꯥꯝ ꯈꯦꯠꯅꯩ ꯌꯥꯝꯅ ꯆꯦꯛꯁꯤꯜꯂꯤ ꯃꯀꯣꯛ ꯍꯤꯛꯇꯦ ꯑꯗꯒꯤ ꯄꯥꯏꯐꯝ ꯌꯥꯝ ꯅꯨꯡꯉꯥꯏ ꯑꯗꯨꯒ ꯃꯥꯒꯤ ꯃꯀꯣꯛꯇꯁꯨ ꯃꯀꯣꯛꯇꯨꯒꯤ ꯌꯨꯠꯇꯨꯁꯨ ꯑꯗꯨꯛꯀꯤ ꯃꯇꯤꯛ ꯀꯔꯤ ꯍꯥꯏꯅꯤ ꯌꯥꯝ ꯅꯨꯡꯉꯥꯏꯕ ꯑꯗꯒꯤ ꯂꯨꯝꯕꯒꯤ ꯆꯥꯡꯁꯨ ꯌꯥꯝ ꯅꯨꯡꯉꯥꯏ ꯑꯩꯅ ꯁꯤꯖꯤꯟꯅꯔꯤꯕ ꯅꯨꯡꯊꯪꯁꯦ ꯑꯗꯨꯛꯀꯤ ꯃꯇꯤꯛ ꯅꯨꯡꯉꯥꯏꯖꯩ ꯁꯤꯒꯤ ꯃꯄꯥꯟꯅ ꯑꯩꯒꯤ ꯑꯩꯉꯣꯟꯗ ꯊꯕꯛ ꯁꯨꯕꯗ ꯌꯥꯝꯅ ꯃꯥꯏ ꯄꯥꯛꯄꯗꯨ ꯑꯣꯏ